ꯍꯣꯏ ꯑꯁꯤꯒꯨꯝꯕ ꯃꯇꯥꯡꯗꯤ ꯌꯥꯝ ꯂꯩꯈ꯭ꯔꯦ ꯑꯩꯅꯗꯤ ꯑꯩꯍꯥꯛꯀꯤ ꯇ꯭ꯔꯥꯗꯤꯁꯅꯦꯜ ꯗꯥꯟꯁꯀꯤ ꯊꯥꯏꯅꯒꯤ ꯄꯨꯋꯥꯔꯤꯗ ꯌꯥꯎꯕ ꯖꯒꯣꯏꯁꯤꯡ ꯑꯩꯅꯗꯤ ꯑꯗꯨꯒꯨꯝꯕ ꯄꯥꯝꯗꯦ ꯑꯗꯨꯕꯨ ꯑꯁꯤꯒꯨꯝꯕ ꯃꯑꯣꯡꯗꯨ ꯑꯩꯍꯥꯛꯅ ꯄ꯭ꯔꯣꯒ꯭ꯔꯥꯝ ꯇꯧꯕ ꯀꯨꯝꯍꯩ ꯇꯧꯕ ꯑꯗꯨ ꯃꯇꯝꯗ ꯃꯤꯌꯥꯝꯅ ꯑꯗꯨꯒꯨꯝꯕ ꯖꯒꯣꯏꯗꯣ ꯄꯥꯝꯕꯒꯤ ꯁꯥꯕꯒꯤ ꯑꯩꯁꯨ ꯁꯥꯕ ꯇꯥꯕꯒꯤ ꯑꯗꯨꯝ ꯖꯒꯣꯏꯗꯣ ꯍꯩꯅꯕꯒꯤ ꯋꯥꯃꯟ ꯇꯧꯕ ꯅꯠꯇ꯭ꯔꯒ ꯑꯩꯍꯥꯛꯅ ꯑꯗꯨꯝ ꯖꯒꯣꯏꯗꯣ ꯑꯗꯨꯒꯨꯝꯕ ꯁꯥꯕ ꯇꯟꯖꯥ ꯑꯗꯨ ꯊꯣꯛꯈ꯭ꯔꯦ ꯌꯥꯝ ꯊꯣꯛꯈ꯭ꯔꯦ ꯑꯗꯨꯕꯨ ꯍꯧꯖꯤꯛꯐꯥꯎ ꯑꯩꯅ ꯌꯥꯝ ꯄꯥꯝꯗ ꯄꯥꯝꯗꯕꯅꯤꯅ ꯑꯩ ꯍꯩꯇ꯭ꯔꯤꯕ ꯄꯥꯝꯕꯁꯤꯡꯁꯦ ꯁꯛ ꯎꯔꯒ ꯁꯛ ꯁꯥꯕ ꯖꯒꯣꯏ ꯇꯧꯕ ꯉꯝꯃꯦ ꯑꯗꯨꯕꯨ ꯑꯩꯍꯥꯛꯅ ꯄꯨꯝꯅꯤꯡꯗ ꯋꯥꯈꯜꯗ ꯆꯪꯗ꯭ꯔꯗꯤ ꯌꯦꯡꯕ ꯌꯦꯡꯕꯁꯨ ꯀꯌꯥ ꯀꯌꯥ ꯇꯝꯕꯁꯨ ꯑꯩꯍꯥꯛꯅ ꯍꯩꯇꯕ ꯑꯃꯗꯤ ꯂꯩ ꯑꯗꯨꯒꯤ ꯍꯣꯏ ꯑꯩꯗꯤ ꯑꯁꯤꯗꯤ ꯑꯩꯒꯤ ꯀꯣꯝꯐꯣꯔꯠ ꯖꯣꯟꯗ ꯌꯥꯎꯗꯕ ꯖꯒꯣꯏ ꯑꯃꯅꯤꯅ ꯑꯩꯗꯤ ꯍꯥꯏꯅꯤꯡꯉꯦ ꯇ꯭ꯔꯦꯗꯤꯁꯅꯦꯜꯁꯤꯡꯁꯦ ꯑꯩꯒꯤ ꯀꯞꯐꯣꯔꯠ ꯖꯣꯟꯗ ꯌꯥꯎꯗ꯭ꯔꯦ ꯑꯩꯅ ꯑꯩꯒꯤ ꯀꯝꯐꯣꯔꯠꯇ ꯌꯥꯎꯕ ꯖꯒꯣꯏꯁꯦ ꯀꯟꯇꯦꯝꯄꯣꯔꯔꯤ ꯑꯣꯏ ꯍꯤꯞ ꯍꯣꯞ ꯑꯣꯏ ꯑꯗꯨꯕꯨ ꯑꯇꯣꯞꯄꯗꯤ ꯑꯩꯗꯤ ꯀꯝꯐꯣꯔꯠ ꯖꯣꯟꯗ ꯌꯥꯎꯗ꯭ꯔꯦ